ꯑꯩ ꯏꯁꯥꯒꯤ ꯑꯣꯏꯅꯗꯤ ꯑꯀꯛꯅꯕ ꯑꯌꯤꯕꯁꯤꯃ ꯄꯥꯝꯃꯦ ꯍꯥꯏꯕ ꯂꯩꯖꯗꯦ ꯑꯗꯨꯒ ꯃꯌꯥꯝꯅ ꯌꯥꯝ ꯄꯥꯝꯅꯕ ꯑꯈꯣꯏꯒꯤꯁꯨ ꯌꯥꯝꯅ ꯃꯌꯥꯝꯅ ꯈꯪꯅꯕ ꯈꯝꯕ ꯊꯣꯏꯕꯤꯁꯤꯃꯗꯤ ꯑꯩꯅꯁꯨ ꯑꯗꯨꯝ ꯄꯥꯝꯖꯩ